ꯏꯁꯥꯒꯤ ꯑꯔꯨꯝꯕ ꯇꯥꯅꯕ ꯀꯩꯅꯣ ꯃꯃꯤꯡ ꯂꯩꯔꯕ ꯌꯨꯝꯗ ꯂꯥꯏꯌꯦꯡꯕꯒꯤ ꯃꯑꯣꯡꯗꯤ ꯌꯥꯝꯅ ꯂꯩꯈ꯭ꯔꯦꯗ ꯂꯩꯈ꯭ꯔꯦ ꯍꯥꯏꯕꯗꯤ ꯏꯁꯥꯅ ꯅꯨꯡꯇꯤꯒꯤ ꯁꯥꯖꯦꯜ ꯆꯥꯡ ꯅꯥꯏꯅ ꯇꯧꯕꯤꯕ ꯆꯥꯕ ꯃꯇꯝꯗ ꯆꯥꯡ ꯑꯣꯜꯂꯒ ꯑꯃꯨꯛꯇꯗ ꯄꯨꯜꯂꯞ ꯆꯥꯁꯟꯕ ꯅꯠꯇꯕ ꯆꯥꯡ ꯑꯣꯜꯂꯒ ꯆꯥꯕ ꯑꯗꯒꯤ ꯅꯨꯡꯇꯤꯒꯤ ꯑꯗꯒꯤ ꯑꯩꯈꯣꯏꯅ ꯑꯦꯛꯁꯔꯁꯥꯏꯖ ꯑꯃ ꯇꯧꯕꯤꯔꯅꯤ ꯋꯥꯀꯤꯡ ꯑꯃ ꯆꯦꯟꯕꯤꯔꯅꯤ ꯑꯗꯨꯏ ꯃꯊꯛꯇ ꯏꯁꯤꯡꯁꯨ ꯌꯥꯝꯅ ꯊꯛꯏ ꯃꯈꯩ ꯑꯩꯈꯣꯏꯗ ꯋꯦꯠ ꯂꯣꯁ ꯑꯣꯏꯕ ꯍꯦꯟꯕꯅꯤ ꯑꯗꯨꯒ ꯍꯣꯝ ꯔꯤꯃꯦꯗꯤ ꯍꯥꯏꯔꯒꯗꯤ ꯆꯝꯄ꯭ꯔꯥꯒ ꯏꯁꯤꯡ ꯑꯁꯥꯕꯒ ꯈꯣꯏꯍꯤꯒ ꯊꯛꯄꯁꯦ ꯑꯁꯤꯁꯨ ꯑꯩꯈꯣꯏꯗ ꯋꯦꯠ ꯂꯣꯁ ꯑꯣꯏꯕꯗ ꯃꯇꯦꯡ ꯌꯥꯝꯅ ꯄꯥꯡꯕꯅꯤ